ꯑꯩ ꯏꯁꯥꯅ ꯏꯪꯈꯠꯆꯔꯒ ꯑꯗꯨꯝ ꯏꯁꯥꯅ ꯆꯍꯤ ꯃꯉꯥ ꯃꯨꯛꯇꯤ ꯑꯗꯨꯝ ꯏꯁꯥꯅ ꯑꯗꯨꯝ ꯍꯣꯠꯅꯖꯔꯛꯏ ꯏꯊꯟꯇ ꯃꯇꯨꯡ ꯇꯥꯔꯛꯄꯗ ꯑꯩꯒꯤ ꯏꯌꯥꯝꯕ ꯏꯅꯥꯎꯄꯥ ꯃꯌꯥꯝ ꯑꯃ ꯊꯦꯡꯅꯔꯛꯈꯤ ꯂꯝꯕꯤꯁꯤꯗ ꯄꯨꯟꯕ ꯃꯈꯣꯏꯒ ꯑꯗꯨꯝ ꯁꯝꯅꯔꯒ ꯑꯩꯅ ꯑꯩꯅ ꯃꯈꯣꯏꯗꯒꯤ ꯇꯝꯕ ꯌꯥꯕ ꯀꯌꯥ ꯑꯃꯁꯨ ꯑꯗꯨꯝ ꯇꯝꯃꯛꯏ ꯃꯇꯨꯡ ꯇꯥꯔꯛꯄꯗ ꯃꯄꯥꯟꯗ ꯆꯠꯇꯨꯅ ꯈꯔ ꯃꯈꯩꯁꯨ ꯑꯗꯨꯝ ꯇꯝꯖꯔꯨꯏ ꯌꯥꯎꯖꯔꯨꯏ ꯑꯗꯨꯒ ꯏꯁꯥꯒꯤ ꯀꯣꯔꯤꯌꯣꯒ꯭ꯔꯥꯐꯤꯁꯨ ꯀꯌꯥ ꯑꯃꯁꯨ ꯁꯦꯝꯖꯈ꯭ꯔꯦ ꯑꯗꯨꯒ ꯑꯇꯣꯞꯄꯒꯤ ꯀꯣꯔꯤꯌꯣꯒ꯭ꯔꯥꯐꯤ ꯀꯌꯥꯗꯁꯨ ꯑꯩ ꯁꯔꯨꯛ ꯌꯥꯖꯈ꯭ꯔꯦ